ꯁꯤꯒꯤꯁꯦ ꯖꯦꯁ ꯀꯦꯞ ꯁꯥꯔꯚꯤꯁ ꯑꯣꯏꯕꯤꯔꯕ꯭ꯔꯣ ꯑꯣ ꯑꯩ ꯀꯛꯆꯤꯡ ꯃꯌꯥꯏ ꯂꯩꯀꯥꯏꯗꯒꯤꯅꯦ ꯏꯝꯐꯥꯜ ꯕꯤ ꯌꯣ ꯁꯤ ꯕꯁ ꯄꯥꯔꯛꯀꯤꯡꯗ ꯍꯧꯖꯤꯛ ꯅꯨꯡꯗꯥꯡꯒꯤ ꯄꯨꯡ ꯃꯥꯄꯟ ꯃꯈꯥꯏ ꯇꯥꯕ ꯑꯗꯨꯗ ꯌꯧꯒꯗꯕꯅꯦ ꯑꯣ ꯒꯥꯔꯤꯉꯩꯗꯣ ꯃꯇꯝ ꯈꯪꯖꯒꯦ ꯇꯧꯕꯒꯤꯅꯦ ꯒꯥꯔꯤꯁꯦ ꯃꯇꯝ ꯄꯨꯡ ꯀꯌꯥ ꯀꯌꯥꯒꯤ ꯂꯩꯒꯦ ꯑꯗꯨꯒꯤꯗꯣ ꯈꯪꯖꯅꯤꯡꯕ ꯑꯣ ꯑꯩꯒꯤꯁꯦ ꯄꯨꯡ ꯇꯔꯦꯠ ꯃꯈꯥꯏꯁꯦ ꯑꯁꯤꯗꯒꯤ ꯆꯠꯅꯤꯡꯕꯒꯤꯅꯦ ꯍꯣꯏ ꯑꯗꯨꯑꯣꯏꯔꯗꯤ ꯑꯗꯨꯒꯤ ꯒꯥꯔꯤꯒꯤ ꯃꯇꯝꯗꯣ ꯂꯩꯕ ꯇꯥꯔꯗꯤ ꯂꯥꯛꯄꯤꯔꯣ ꯑꯩꯁꯦ ꯒꯥꯔꯤꯁꯦ ꯄꯨꯡ ꯇꯔꯦꯠ ꯃꯈꯥꯏꯗꯒꯤ ꯊꯣꯡꯇ꯭ꯔꯗꯤ ꯃꯐꯝꯗꯣ ꯆꯥꯅ ꯌꯧꯅꯤꯡꯕꯒꯤ ꯑꯗꯨꯒꯤ ꯂꯥꯛꯇꯕ ꯌꯥꯗꯕ ꯑꯣꯏꯕꯒꯤ ꯇꯧꯕꯅꯦ ꯑꯩꯅ ꯒꯥꯔꯤꯁꯦ ꯑꯣ ꯑꯩ ꯒꯥꯔꯤꯗꯣ ꯑꯦ ꯁꯤ ꯑꯣꯏꯗ꯭ꯔꯁꯨ ꯌꯥꯔꯅꯤ ꯏꯊꯟꯇ ꯆꯠꯇꯧꯕꯅꯤ ꯑꯗꯨꯝ ꯒꯥꯔꯤꯗꯣ ꯌꯥꯝ ꯆꯥꯎꯗ꯭ꯔꯁꯨ ꯌꯥꯒꯅꯤ ꯒꯥꯔꯤ ꯑꯗꯨꯒꯤ ꯃꯇꯝꯗꯨꯒꯤ ꯈꯛꯇ ꯑꯣꯏꯇꯥꯔꯗꯤ ꯍꯣꯏ ꯍꯣꯏ ꯑꯗꯨ ꯑꯣꯏꯕꯇꯥꯔꯗꯤ ꯍꯣꯔꯦꯟ ꯄꯨꯡ ꯇꯔꯦꯠ ꯃꯈꯥꯏ ꯇꯥꯕꯗ ꯁꯨꯡꯁꯣꯏ ꯁꯣꯏꯗꯅ ꯂꯥꯛꯄꯤꯔꯣ ꯑꯩꯁꯨ ꯃꯇꯝ ꯆꯥꯅ ꯉꯥꯏꯖꯔꯝꯃꯒꯦ ꯑꯣ ꯑꯩꯒꯤ ꯂꯩꯐꯝꯅ ꯀꯛꯆꯤꯡ ꯃꯌꯥꯏ ꯂꯩꯀꯥꯏꯗꯒꯤꯅꯤ ꯑꯗꯨ ꯑꯩ ꯃꯌꯥꯏ ꯂꯩꯀꯥꯏꯒꯤ ꯀꯃ꯭ꯌꯨꯅꯤꯇꯤ ꯍꯣꯜ ꯃꯅꯥꯛꯇ ꯑꯗꯨꯝ ꯉꯥꯏꯖꯔꯝꯃꯒꯦ ꯄꯨꯡ ꯇꯔꯦꯠ ꯃꯈꯥꯏ ꯇꯥꯕ ꯃꯇꯝꯗ ꯂꯥꯛꯄꯤꯔꯣ ꯁꯣꯏꯗꯅ ꯍꯣꯏ ꯁꯤꯒꯤ ꯅꯝꯕꯔꯁꯦ ꯁꯤꯗ ꯑꯗꯨꯝ ꯐꯣꯟ ꯇꯧꯕꯤꯔꯛꯑꯁꯨ ꯌꯥꯏ ꯑꯩꯅ ꯍꯧꯖꯤꯛ ꯇꯧꯔꯤꯕ ꯅꯝꯕꯔꯁꯦ ꯑꯗꯨꯝ ꯑꯩ ꯏꯁꯥꯒꯤꯅꯤ ꯑꯩꯅꯤ ꯆꯠꯇꯣꯔꯤꯕꯁꯦ ꯍꯣꯏ ꯁꯤꯒꯤ ꯐꯣꯟ ꯅꯝꯕꯔꯁꯦ ꯁꯤꯒꯤ ꯁꯤꯗ ꯄꯥꯎ ꯐꯥꯎꯅꯔꯁꯤ ꯃꯇꯝ ꯆꯥꯅ ꯂꯥꯛꯄꯤꯎ ꯃꯇꯝꯗꯤ ꯁꯣꯏꯕꯤꯒꯅꯨꯀꯣ ꯍꯣꯔꯦꯟ ꯐꯔꯛ ꯇꯥꯅꯅꯤ ꯃꯇꯝꯗꯣ ꯊꯦꯡꯉꯗꯤ ꯆꯠꯊꯣꯛ ꯆꯠꯁꯤꯟ ꯇꯧꯕꯗ ꯍꯣꯏ ꯌꯥꯝ ꯐꯔꯦ ꯅꯨꯡꯉꯥꯏꯔꯦ ꯑꯗꯨ ꯑꯣꯏꯇꯥꯔꯗꯤ ꯃꯇꯝ ꯆꯥꯅ ꯂꯥꯛꯄꯤꯔꯣ ꯑꯩꯁꯨ ꯃꯇꯝ ꯆꯥꯅ ꯀꯃ꯭ꯌꯨꯅꯤꯇꯤ ꯍꯣꯜꯗꯨꯗ ꯑꯗꯨꯝ ꯉꯥꯏꯖꯔꯝꯃꯒꯦ